ꯃꯅꯤꯄꯨꯔ ꯂꯣꯟ ꯑꯁꯤ ꯃꯦꯗꯤꯌꯥ ꯑꯃꯁꯨꯡ ꯃꯍꯩ ꯃꯁꯤꯡꯗ ꯃꯇꯤꯛ ꯆꯥꯅ ꯎꯠꯂꯤ ꯑꯩꯒꯤ ꯏꯃꯥ ꯂꯣꯟ ꯑꯁꯤꯅ ꯏꯪꯂꯤꯁ ꯍꯤꯟꯗꯤꯒꯤ ꯑꯣꯏꯕ ꯋꯥꯍꯩꯁꯤꯡ ꯀꯌꯥꯕꯨ ꯑꯩꯒꯤ ꯂꯣꯟꯗ ꯑꯦꯛꯁꯄ꯭ꯂꯦꯟ ꯇꯧꯗꯨꯅ ꯑꯃꯗꯤ ꯇꯤ ꯚꯤ ꯇꯤꯚꯤꯗ ꯃꯦꯗꯤꯌꯥꯗ ꯑꯩꯒꯤ ꯂꯣꯟꯁꯤꯕꯨ ꯂꯩꯔꯤꯕ ꯁꯤꯆ꯭ꯋꯦꯁꯟꯁꯤꯡꯒꯤ ꯋꯥꯆꯤꯟ ꯀꯣꯌꯥ ꯌꯧꯍꯟꯕ ꯉꯝꯍꯟꯗꯨꯅ ꯄꯥꯎ ꯀꯌꯥ ꯑꯃ ꯇꯥꯍꯟꯕ ꯉꯝꯃꯤ ꯒ꯭ꯌꯥꯟ ꯇꯥꯗꯕ ꯀꯌꯥ ꯑꯃ ꯑꯉꯥꯡꯁꯤꯡꯗ ꯒ꯭ꯌꯥꯟ ꯇꯥꯍꯟꯗꯨꯅ ꯃꯍꯩ ꯃꯁꯤꯡꯒꯤ ꯂꯝꯗꯁꯨ ꯃꯇꯤꯛ ꯆꯥꯅ ꯊꯥꯛ ꯋꯥꯡꯅ ꯀꯥꯅꯕ ꯄꯤꯔꯤ ꯑꯩꯒꯤ ꯏꯃꯥꯂꯣꯟ ꯑꯁꯤꯅ ꯈꯪꯗ ꯎꯗꯕ ꯀꯌꯥ ꯑꯃꯁꯨ ꯑꯩꯈꯣꯏꯅ ꯃꯁꯤꯗ ꯑꯥꯔꯊ ꯍꯟꯗꯣꯛꯇꯨꯅ ꯈꯪꯕ ꯉꯝꯍꯜꯂꯤ